ꯑꯩꯅ ꯑꯩꯒꯤ ꯄꯨꯟꯁꯤꯗ ꯍꯧꯖꯤꯛ ꯐꯥꯎꯕꯗ ꯃꯔꯥꯊꯣꯟ ꯑꯁꯥꯡꯕ ꯃꯔꯥꯊꯣꯟ ꯔꯦꯁ ꯑꯁꯥꯡꯕꯒꯤ ꯑꯣꯏꯅ ꯃꯉꯥꯔꯛ ꯆꯦꯟꯈ꯭ꯔꯦ ꯃꯉꯥꯔꯛ ꯆꯦꯟꯕꯗꯨꯒꯤ ꯑꯩꯅ ꯅꯨꯡꯇꯤ ꯈꯨꯗꯤꯡꯒꯤ ꯅꯣꯡꯃꯗ ꯅꯣꯡꯃꯗ ꯇꯔꯨꯔꯛ ꯇꯔꯨꯔꯛ ꯆꯦꯜꯂꯤ ꯑꯌꯨꯛꯀꯤ ꯃꯇꯝꯗ ꯃꯔꯤꯔꯛ ꯅꯨꯡꯊꯤꯜꯒꯤ ꯃꯇꯝꯗ ꯑꯅꯤꯔꯛ ꯑꯅꯤꯔꯛ ꯆꯦꯜꯂꯤ ꯑꯌꯨꯛꯀꯤ ꯃꯇꯝꯗꯅ ꯑꯩꯈꯣꯏꯒꯤ ꯂꯩꯔꯤꯕ ꯐꯤꯜ ꯑꯗꯨꯒꯤ ꯑꯀꯣꯏꯕꯗ ꯃꯔꯤꯔꯛ ꯃꯔꯤꯔꯛ ꯆꯦꯜꯂꯤ ꯑꯗꯨꯒ ꯅꯨꯡꯊꯤꯜꯒꯤ ꯃꯇꯝꯗꯅ ꯑꯩꯈꯣꯏꯒꯤ ꯃꯃꯥꯡꯗ ꯂꯩꯕ ꯆꯤꯡ ꯀꯛꯆꯤꯡꯒꯤ ꯆꯤꯡ ꯑꯃꯗ ꯑꯅꯤꯔꯛ ꯑꯅꯤꯔꯛ ꯆꯦꯜꯂꯤ ꯑꯗꯨꯒꯤ ꯃꯇꯨꯡꯗ ꯍꯜꯂꯛꯂꯕ ꯃꯇꯨꯡꯗ ꯄꯣꯊꯥꯖꯔꯒ ꯑꯃꯨꯛꯀ ꯅꯨꯃꯤꯠ ꯇꯥꯔꯝꯗꯥꯏꯒꯤ ꯃꯇꯝꯗ ꯑꯩꯈꯣꯏꯒꯤ ꯑꯩꯈꯣꯏꯒꯤ ꯂꯕꯨꯛ ꯃꯄꯥꯜꯗ ꯂꯩꯕ ꯐꯤꯟ ꯐꯤꯟꯗ ꯐꯨꯠꯕꯣꯜ ꯐꯨꯠꯕꯣꯜ ꯁꯥꯟꯅꯩ ꯐꯨꯠꯕꯣꯜ ꯁꯥꯟꯅꯕ ꯂꯣꯏꯖꯔꯒ ꯑꯃꯨꯛꯀ ꯂꯧꯕꯨꯛꯀꯤ ꯂꯝꯕꯤ ꯃꯌꯥꯏꯗ ꯃꯔꯤꯔꯛ ꯃꯔꯤꯔꯛ ꯆꯦꯜꯂꯨꯏ ꯑꯗꯨꯒꯤ ꯃꯇꯨꯡꯗ ꯍꯜꯂꯛꯂꯕ ꯃꯇꯨꯡꯗ ꯏꯔꯨꯖꯔꯒ ꯐꯖꯅ ꯂꯩꯔꯕ ꯃꯇꯨꯡꯗꯁꯨ ꯑꯃꯨꯛꯀꯁꯨ ꯑꯃꯨꯛꯀꯁꯨ ꯑꯩꯈꯣꯏꯒꯤ ꯂꯝꯕꯤꯗꯨꯗ ꯑꯩꯅ ꯆꯦꯜꯂꯤ ꯃꯔꯥꯊꯣꯟ ꯑꯗꯨ ꯆꯦꯟꯅꯕꯒꯤꯗꯃꯛꯇ ꯑꯩꯅ ꯑꯍꯤꯡꯒꯤ ꯃꯇꯝꯗꯁꯨ ꯀꯌꯥꯔꯛ ꯆꯦꯟꯕ ꯌꯥꯎꯈꯔꯦ ꯅꯣꯡꯖꯨ ꯅꯨꯡꯁꯥ ꯅꯣꯡꯖꯨ ꯅꯨꯡꯁꯥ ꯀꯌꯥ ꯀꯌꯥ ꯃꯔꯛꯇꯁꯨ ꯆꯦꯟꯈꯤꯕꯁꯨ ꯌꯥꯎꯈ꯭ꯔꯦ ꯑꯌꯨꯛ ꯅꯨꯡꯊꯤꯜ ꯅꯨꯃꯤꯗꯥꯡ ꯈꯥꯏꯗꯅ ꯃꯔꯥꯊꯣꯟ ꯑꯗꯨ ꯆꯦꯟꯅꯕꯒꯤꯗꯃꯛꯇ ꯑꯩꯅ ꯀꯟꯅ ꯍꯣꯠꯅꯗꯨꯅ ꯑꯁꯥꯕ ꯑꯌꯤꯡꯕ ꯈꯥꯏꯗꯅ ꯆꯤꯡ ꯆꯤꯡ ꯑꯉꯝꯕ ꯂꯧꯕꯨꯛ ꯂꯝꯍꯥꯡ ꯑꯃꯇ ꯈꯥꯏꯗꯅ ꯂꯝꯖꯦꯜ ꯑꯗꯨ ꯆꯦꯟꯅꯕꯒꯤꯗꯃꯛꯇ ꯑꯩꯅ ꯀꯟꯅ ꯍꯣꯠꯅꯖꯗꯨꯅ ꯃꯔꯥꯊꯣꯟ ꯑꯗꯨ ꯇꯔꯨꯔꯛ ꯆꯦꯟꯕꯒꯤ ꯃꯅꯨꯡꯗ ꯃꯉꯥꯔꯛ ꯃꯥꯏ ꯄꯥꯛꯇꯨꯅ ꯃꯥꯏ ꯄꯥꯛꯂꯛꯈꯔꯦ ꯑꯗꯨꯒꯤ ꯇꯨꯡꯗ ꯁ꯭ꯀꯨꯜꯒꯤ ꯏꯁꯄꯣꯔꯠ ꯀꯌꯥꯗꯁꯨ ꯁꯔꯨꯛ ꯌꯥꯈ꯭ꯔꯦ ꯏꯁꯄꯣꯔꯠ ꯑꯗꯨ ꯁꯔꯨꯛ ꯌꯥꯅꯕꯒꯤꯗꯃꯛꯇ ꯑꯩꯅ ꯁ꯭ꯄꯣꯔꯠ ꯑꯗꯨ ꯋꯥꯠꯂꯤꯉꯥꯏꯒꯤ ꯃꯥꯡꯖꯧꯅꯅ ꯀꯋꯥ ꯑꯃꯔꯣꯝ ꯂꯝꯖꯦꯜ ꯑꯗꯨ ꯆꯦꯟꯅꯕꯒꯤꯗꯃꯛꯇ ꯀꯌꯥ ꯑꯃꯔꯣꯝ ꯀꯟꯅ ꯍꯣꯠꯅꯗꯨꯅ ꯁ꯭ꯀꯨꯜ ꯑꯗꯨꯒꯤ ꯏꯁꯄꯣꯔꯠꯇꯁꯨ ꯀꯌꯥ ꯑꯃꯔꯣꯝ ꯃꯥꯏ ꯄꯥꯛꯂꯛꯈꯤ ꯑꯗ ꯂꯝꯖꯦꯜ ꯑꯁꯤ ꯆꯦꯟꯅꯕꯒꯤꯗꯃꯛꯇ ꯑꯩꯅ ꯍꯥꯟꯅꯅ ꯃꯥꯡꯖꯧꯅꯅ ꯍꯥꯟꯅꯅ ꯂꯣꯏꯅ ꯆꯦꯟꯊꯣꯛꯇꯨꯅ ꯂꯝꯖꯦꯜ ꯑꯗꯨ ꯀꯃꯥꯏꯅ ꯆꯦꯟꯒꯅꯤ ꯍꯥꯏꯕꯒꯤ ꯃꯑꯣꯡ ꯑꯗꯨꯗ ꯂꯣꯏꯅꯅ ꯍꯥꯟꯅ ꯈꯪꯗꯣꯛꯇꯨꯅ ꯑꯩ ꯏꯁꯥꯅ ꯏꯁꯥꯅ ꯑꯌꯨꯛ ꯅꯨꯡꯗꯤꯜ ꯅꯨꯃꯤꯗꯥꯡ ꯑꯍꯤꯡ ꯑꯃꯇ ꯈꯥꯏꯗꯅ ꯑꯩꯅ ꯉꯝꯖꯕ ꯃꯑꯣꯡꯗ ꯂꯝꯖꯦꯜ ꯑꯗꯨ ꯆꯦꯟꯗꯨꯅ ꯉꯁꯤ ꯐꯥꯎꯕ ꯆꯦꯟꯕ ꯂꯝꯖꯦꯜꯁꯤꯡꯗ ꯑꯌꯥꯝꯕꯅ ꯃꯥꯏ ꯄꯥꯛꯇꯨꯅ ꯃꯥꯏ ꯄꯥꯛꯂꯛꯈꯤ ꯂꯝꯖꯦꯜ ꯆꯦꯟꯗ꯭ꯔꯤꯉꯩꯒꯤ ꯃꯃꯥꯡꯗ ꯑꯩꯅꯅ ꯍꯥꯟꯅꯅ ꯍꯥꯟꯅꯅ ꯂꯣꯏꯅ ꯆꯦꯟꯊꯣꯛ ꯆꯦꯟꯊꯣꯛꯇꯨꯅ ꯆꯦꯟꯊꯣꯛꯇꯨꯅ ꯍꯥꯟꯅꯅ ꯏꯁꯥꯅ ꯀꯝꯄ꯭ꯂꯤꯠꯂꯤ ꯑꯣꯏꯗꯨꯅ ꯂꯝꯖꯦꯜ ꯑꯗꯨ ꯆꯦꯟꯅꯕꯒꯤꯗꯃꯛꯇ ꯏꯁꯥꯅ ꯍꯥꯟꯅꯅ ꯇ꯭ꯔꯥꯏ ꯇ꯭ꯔꯥꯏ ꯇꯧꯊꯣꯛ ꯀꯌꯥ ꯑꯃꯔꯣꯝ ꯇꯧꯗꯨꯅ ꯏꯁꯥꯅ ꯀꯝꯄ꯭ꯂꯤꯠ ꯑꯣꯏꯗꯨꯅ ꯂꯩ ꯂꯩꯔꯕꯒꯤ ꯃꯇꯨꯡꯗ ꯂꯝꯖꯦꯜ ꯑꯗꯨ ꯆꯦꯜꯂꯨꯏ